ꯑꯥ ꯍꯜꯂꯣ ꯇꯥꯔꯤ ꯑꯥ ꯑꯩ ꯏꯝꯐꯥꯜꯁꯦ ꯑꯃꯨꯛꯇꯪ ꯂꯥꯛꯅꯤꯡꯕ ꯁ꯭ꯔꯤ ꯒꯣꯕꯤꯟꯗꯖꯤ ꯇꯦꯝꯄꯜꯗ ꯂꯥꯏ ꯈꯨꯔꯨꯝꯕ ꯑꯃꯨꯛꯇꯪ ꯏꯃꯨꯡꯒꯤ ꯂꯥꯛꯅꯤꯡꯕꯅꯤ ꯑꯁꯣꯝꯅ ꯑꯩ ꯁꯤꯂꯣꯡꯗꯒꯤꯅꯤ ꯏꯃꯨꯡ ꯃꯅꯨꯡ ꯄꯨꯟꯅ ꯂꯥꯛꯀꯗꯧꯕꯅꯤ ꯑꯩꯈꯣꯏꯁꯦ ꯑꯧ ꯃꯩꯇꯩꯅꯤ ꯑꯧ ꯑꯧ ꯁꯤꯂꯣꯡꯒꯤ ꯃꯩꯇꯩꯅꯤ ꯍꯥꯏꯕ ꯍꯣꯏ ꯃꯇꯝꯗꯤ ꯑꯩꯈꯣꯏ ꯏꯃꯨꯡ ꯃꯅꯨꯡ ꯋꯥꯔꯤ ꯁꯥꯟꯅꯈ꯭ꯔꯦ ꯇꯔꯤꯛ ꯀꯨꯟ ꯑꯁ꯭ꯋꯥꯏꯁꯤꯗ ꯂꯥꯛꯀꯦ ꯍꯥꯏꯅ ꯈꯜꯂꯤ ꯑꯧ ꯂꯦꯛꯀꯗꯕꯅꯤ ꯑꯩꯈꯣꯏ ꯁꯣꯝꯅ ꯃꯇꯦꯡ ꯄꯥꯡꯕꯤꯕ ꯌꯥꯒꯗ꯭ꯔꯥ ꯍꯥꯏꯅ ꯔꯤꯀ꯭ꯋꯦꯁ ꯇꯧꯖꯕꯅꯤꯗ ꯎꯝ ꯑꯩ ꯍꯧꯖꯤꯛ ꯃꯇꯝ ꯇꯥꯔꯤꯛ ꯀꯨꯟꯁꯤꯗ ꯂꯥꯛꯀꯦ ꯍꯥꯏꯅ ꯈꯜꯂꯤ ꯎꯝ ꯑꯗꯨ ꯑꯣꯏꯔꯒꯗꯤ ꯑꯩꯈꯣꯏꯕꯨ ꯈꯔ ꯃꯇꯦꯡ ꯄꯥꯡꯕꯤꯎ ꯃꯇꯝ ꯅꯨꯃꯤꯠꯇꯨꯗ ꯂꯥꯛꯄ ꯃꯇꯝꯗ ꯑꯩꯈꯣꯏ ꯀꯔꯤ ꯀꯔꯤ ꯈꯔꯁꯨ ꯀꯣꯏꯅꯤꯡꯕ ꯂꯩ ꯏꯝꯐꯥꯜꯗ ꯑꯗꯨ ꯁꯣꯝꯒꯤ ꯊꯕꯛ ꯀꯥꯏꯊꯣꯛꯄ ꯌꯥꯒꯗ꯭ꯔꯣ ꯊꯕꯛ ꯀꯔꯤ ꯀꯔꯤ ꯄꯥꯏꯕꯤꯔꯤꯒꯦ ꯍꯧꯖꯤꯛ ꯎꯝ ꯎꯝ ꯑꯥ ꯌꯥꯝ ꯅꯨꯡꯉꯥꯏꯖꯔꯦ ꯑꯗꯨꯗꯤ ꯑꯩꯈꯣꯏ ꯑꯩꯈꯣꯏ ꯂꯥꯛꯅꯕ ꯍꯣꯠꯅꯔꯒꯦ ꯁꯣꯏꯗꯅꯁꯨ ꯑꯁꯣꯝꯅ ꯃꯇꯦꯡ ꯄꯥꯡꯕꯤꯎ ꯑꯩꯅ ꯔꯤꯀ꯭ꯋꯦꯁ ꯑꯃꯇꯪ ꯑꯩ ꯍꯥꯟꯅ ꯇꯧꯒꯦ ꯍꯥꯏꯅ ꯑꯩ ꯁꯨꯃꯥꯏꯅ ꯇꯧꯔꯛꯄꯅꯤ ꯐꯣꯟꯁꯦ ꯑꯗꯨ ꯃꯤꯡꯕꯨ ꯀꯔꯤ ꯀꯧꯒꯦ ꯑꯩꯁꯨ ꯃꯤꯡꯁꯨ ꯎꯝ ꯃꯤꯡꯕꯨ ꯀꯔꯤ ꯀꯧꯒꯦ ꯑꯩꯅ ꯈꯪꯗꯗꯅ ꯃꯤꯡꯁꯨ ꯍꯥꯟꯅ ꯍꯪꯍꯧꯗ꯭ꯔꯦ ꯎꯝ ꯌꯥꯝ ꯅꯨꯡꯉꯥꯏꯔꯦ ꯇꯣꯝꯕꯅ ꯈꯔ ꯃꯇꯦꯡ ꯄꯥꯡꯇꯥꯔꯦꯀꯣ ꯑꯗꯣ ꯍꯧꯖꯤꯛ ꯃꯅꯤꯄꯨꯔꯁꯦ ꯏꯪꯕꯔꯣ ꯁꯥꯕꯔꯣ ꯀꯃꯥꯏꯅ ꯇꯧꯏ ꯍꯧꯖꯤꯛ ꯀꯃꯥꯏꯅ ꯇꯧꯒꯦ ꯑꯩꯈꯣꯏ ꯎꯝ ꯎꯝ ꯑꯗꯨꯅ ꯃꯐꯝꯗꯨꯗ ꯂꯦꯛ ꯆꯥꯕꯒꯤꯗꯨꯁꯨ ꯈꯨꯗꯣꯡ ꯑꯗꯨꯝ ꯆꯥꯒꯅꯤꯀꯣ ꯏꯪꯕ ꯑꯣꯏꯔꯒꯁꯨ ꯎꯝ ꯑꯗꯨꯗꯤ ꯍꯧꯖꯤꯛꯁꯦ ꯑꯥ

ꯉꯁꯤꯒꯤ ꯑꯣꯏꯅꯅꯤꯀꯣ ꯍꯪꯉꯤꯁꯤꯅ ꯑꯗꯣꯝꯅ ꯊꯕꯛ ꯇꯉꯥꯟ ꯇꯣꯉꯥꯟꯅ ꯁꯨꯏ ꯍꯥꯏꯕꯅꯤꯅ ꯑꯩꯅ ꯉꯁꯤꯒꯤ ꯑꯣ ꯇꯥꯅꯤꯗ ꯑꯩꯒꯤꯁꯨ ꯇꯥꯅꯤꯗ ꯍꯣꯏ ꯑꯗꯨꯗꯤ ꯑꯣ ꯉꯁꯥꯏ ꯈꯔ ꯇꯥꯔꯝꯗꯕꯒꯤ ꯋꯥꯅꯤ ꯍꯧꯖꯤꯛꯇꯤ ꯐꯖꯅ ꯇꯥꯏꯕꯀꯣ

ꯑꯣ ꯑꯗꯨꯅꯗꯤ ꯑꯥ ꯑꯩꯈꯣꯏ ꯌꯥꯝ ꯅꯨꯡꯉꯥꯏꯖꯔꯦ ꯇꯥꯏꯃꯤꯡꯁꯦ ꯀꯩꯅꯣ ꯇꯧꯔꯃꯤꯅ ꯑꯩꯅꯁꯨ ꯈꯪꯕ ꯌꯥꯕ ꯈꯪꯉꯦ ꯑꯗꯨꯅꯗꯤ ꯊꯝꯅꯕ ꯍꯣꯠꯅꯔꯒꯦꯀꯣ ꯃꯇꯨꯡꯗ ꯑꯩꯕꯨ ꯄꯥꯡꯕꯤꯎ